ꯑꯩꯈꯣꯏ ꯁꯤꯗꯗꯤ ꯏꯁꯤꯡ ꯒꯨꯍꯥ ꯏꯁꯤꯡꯁꯦ ꯌꯥꯝ ꯂꯩꯅꯗꯕꯅ ꯃꯔꯝ ꯑꯣꯏꯔꯒ ꯏꯁꯤꯡ ꯐꯪꯕꯁꯦ ꯌꯥꯝꯅ ꯋꯥꯏ ꯀꯩꯅꯣ ꯍꯥꯏꯕꯀꯥꯟꯗ ꯂꯩꯕꯥꯛ ꯑꯃꯁꯨꯡ ꯂꯩꯕꯥꯛ ꯊꯣꯛꯄ ꯍꯥꯏꯕ ꯑꯃꯂꯩ ꯅꯨꯡ ꯊꯣꯛꯄ ꯍꯥꯏꯕ ꯑꯃ ꯂꯩ ꯒꯨꯍꯥ ꯇꯧꯕꯀꯥꯟꯗ ꯅꯨꯡ ꯊꯣꯛꯄ ꯖꯒꯥꯗꯤ ꯒꯨꯍꯥꯁꯦ ꯇꯧꯅꯕ ꯍꯣꯠꯅꯕꯗ ꯌꯥꯝꯅ ꯋꯥꯏ ꯃꯔꯝꯗꯤ ꯒꯨꯍꯥꯁꯦ ꯍꯦꯛ ꯇꯧꯕꯒ ꯅꯨꯡ ꯊꯣꯛꯂꯛꯄꯅꯤꯅ ꯇꯧꯊꯕꯀꯥꯟꯗ ꯌꯥꯝ ꯋꯥꯅ ꯊꯣꯛꯏ ꯑꯗꯣ ꯂꯩꯕꯥꯛ ꯊꯣꯛꯄ ꯖꯒꯥꯗꯗꯤ ꯌꯥꯝꯅ ꯅꯨꯡꯉꯥꯏ ꯌꯥꯝꯅꯁꯨ ꯀꯣꯝꯃꯤ ꯃꯔꯝ ꯑꯗꯨꯅ ꯒꯨꯍꯥꯁꯦ ꯑꯩꯈꯣꯏꯔꯣꯝꯗ ꯇꯧꯅꯕꯀꯥꯟꯗ ꯃꯤ ꯃꯔꯤꯗꯩ ꯃꯉꯥ ꯐꯥꯎꯒꯤ ꯃꯅꯨꯡꯗ ꯇꯧꯅꯩ ꯑꯗꯨꯒ ꯐꯤꯠ ꯂꯤꯁꯤꯡ ꯑꯃꯗꯒꯤ ꯂꯤꯁꯤꯡ ꯑꯃꯒ ꯆꯥꯝꯃꯉꯥꯔꯣꯝꯒꯤ ꯃꯌꯥꯗ ꯃꯌꯥ ꯐꯥꯎꯕ ꯇꯧꯏ ꯑꯗꯨꯒ ꯏꯁꯤꯡ ꯈꯔ ꯈꯔ ꯊꯣꯛꯂꯛꯄ ꯍꯧꯕꯒꯤꯗꯨꯗ ꯑꯩꯈꯣꯏꯅ ꯃꯅꯨꯡꯗꯨꯗ ꯋꯥꯜꯒꯤ ꯃꯑꯣꯡꯗ ꯁꯤꯃꯦꯟ ꯇꯧꯔꯒ ꯀꯌꯥꯠ ꯁꯟꯁꯤꯟꯗꯨꯅ ꯌꯥꯝ ꯅꯥꯟꯅ ꯍꯣꯠꯅꯩ ꯑꯗꯨꯕꯨ ꯏꯝꯐꯥꯜ ꯂꯣꯝꯗꯗꯤ ꯌꯥꯝ ꯅꯥꯟꯕ ꯃꯑꯣꯡꯗ ꯇꯧꯅꯩ ꯃꯦꯆꯤꯟꯅꯁꯨ ꯇꯧꯏ ꯃꯦꯆꯤꯟꯅ ꯇꯧꯕ ꯂꯣꯏꯔꯒ ꯀꯔꯤꯅ ꯇꯨꯂꯨ ꯃꯣꯇꯣꯔ ꯏꯁꯤꯡ ꯆꯤꯡꯅꯕꯗꯨꯅ ꯆꯤꯡꯊꯣꯛꯑꯒ ꯌꯥꯝ ꯅꯥꯟꯕ ꯃꯑꯣꯡꯗ ꯇꯧꯏ ꯇꯧꯕ ꯏꯝꯐꯥꯜ ꯂꯣꯝꯗ ꯇꯧꯕꯁꯦ ꯂꯦꯕꯔ ꯆꯥꯔꯖ ꯑꯗꯒꯤ ꯆꯥꯅ ꯊꯛꯅꯕ ꯇꯧꯔꯤꯕ ꯃꯤꯑꯣꯏꯁꯤꯡꯗꯨꯒꯤ ꯍꯣꯠꯅꯕꯤ ꯑꯃꯁꯨꯡ ꯃꯣꯏꯒꯤ ꯃꯕꯨꯛ ꯄꯦꯜꯂꯟꯅꯕꯁꯨ ꯀꯌꯥ ꯍꯣꯠꯅꯩ ꯒꯨꯍꯥꯁꯤ ꯇꯧꯔꯕ ꯃꯇꯨꯡꯗ ꯆꯥꯛ ꯄꯤꯖꯔꯅꯤ ꯆꯥꯛ ꯄꯤꯖꯔꯤꯗꯨ ꯀꯔꯤ ꯃꯔꯝꯒꯤꯅꯣ ꯍꯥꯏꯕꯀꯥꯟꯗ ꯒꯨꯍꯥꯗꯣ ꯀꯟꯅꯕꯅꯤ ꯒꯨꯍꯥꯗꯣ ꯃꯌꯥꯝꯒꯤ ꯕꯣꯔꯗꯒꯤ ꯀꯟꯅꯕ ꯍꯣꯠꯅꯗꯣꯏꯅꯤ ꯑꯗꯨꯅ ꯒꯨꯍꯥꯁꯦ ꯃꯣꯇꯣꯔ ꯁꯤꯖꯤꯟꯅꯔꯒ ꯇꯧꯕ ꯂꯣꯏꯔꯕ ꯃꯇꯨꯡꯗ ꯃꯣꯇꯣꯔ ꯁꯤꯖꯤꯟꯅꯔꯒ ꯌꯥꯝ ꯅꯥꯟꯕ ꯃꯑꯣꯡꯗ ꯌꯨꯝ ꯑꯃꯗ ꯀꯥ ꯀꯥꯗ ꯄꯨꯁꯤꯟꯗꯨꯅ ꯏꯁꯤꯡ ꯌꯥꯝ ꯂꯥꯏꯅ ꯐꯪꯍꯟꯕ ꯌꯥꯏ ꯑꯃꯁꯨꯡ ꯏꯁꯤꯡ ꯐꯤꯜꯇꯔ ꯇꯧꯕꯒꯤꯗꯃꯛꯇ ꯃꯣꯔꯇꯣꯔꯗꯨꯗ ꯌꯥꯎꯈ꯭ꯔꯦ ꯏꯁꯤꯡ ꯐꯤꯜꯇꯔ ꯇꯧꯔ ꯃꯇꯨꯡꯗ ꯏꯁꯤꯡ ꯊꯛꯄꯁꯨ ꯌꯥꯏ ꯊꯛꯅꯕꯁꯨ ꯌꯥꯎꯋꯤ ꯇꯨꯂꯨꯅ ꯆꯤꯡꯕ ꯏꯁꯤꯡꯗꯣ ꯑꯗꯨꯕꯨ ꯑꯌꯥꯝꯕ ꯃꯑꯣꯡꯗꯗꯤ ꯏꯔꯨꯖꯕ ꯁꯤꯖꯟꯅꯕꯒꯨꯝꯕ ꯃꯄꯥꯟ ꯂꯨꯄꯥꯟ ꯊꯣꯛꯄꯒꯨꯝꯕ ꯑꯗꯨꯒꯨꯝꯕꯗ ꯁꯤꯖꯟꯅꯕ ꯑꯣꯏꯅꯉꯥꯏꯒꯤ ꯑꯣꯏꯅꯩ ꯑꯗꯨꯅ ꯒꯨꯍꯥꯁꯦ ꯈꯨꯡꯒꯪꯗꯅ ꯌꯥꯝ ꯋꯥꯏ ꯑꯗꯨꯕꯨ ꯈꯨꯡꯒꯪꯗꯅ ꯍꯦꯟꯅ ꯌꯥꯝꯅꯗꯤ ꯐꯪꯅꯩ ꯑꯗꯨꯕꯨ ꯒꯨꯍꯥꯁꯦ ꯇꯧꯕꯗꯤ ꯋꯥꯏ ꯑꯗꯨꯕꯨ ꯏꯝꯐꯥꯜꯂꯣꯝ ꯁꯤꯇꯤ ꯑꯦꯔꯤꯌꯥ ꯒꯨꯝꯕꯗꯗꯤ ꯌꯥꯝꯅ ꯂꯥꯏꯅ ꯇꯧꯅꯩ ꯑꯗꯨꯒꯤ ꯃꯑꯣꯡꯗꯣ ꯑꯗꯨꯅꯦ ꯒꯨꯍꯥ ꯇꯧꯔꯒ ꯏꯁꯤꯡ ꯁꯤꯖꯤꯟꯅꯈꯤꯕꯅ ꯍꯦꯟꯅ ꯐꯩ ꯔꯤꯚꯔ ꯇꯨꯔꯦꯜ ꯄꯥꯠꯇꯒꯤ ꯏꯁꯤꯡ ꯂꯧꯔꯒ ꯁꯤꯖꯟꯅꯕꯁꯦ ꯌꯥꯝꯅ ꯑꯟ ꯍꯥꯏꯖꯅꯤꯛ ꯑꯣꯏ